ꯇꯦꯛꯅꯣꯂꯣꯖꯤ ꯈꯨꯃꯥꯡ ꯆꯥꯎꯁꯤꯟꯂꯛꯄꯅ ꯑꯩꯈꯣꯏꯒꯤ ꯄꯨꯟꯁꯤ ꯑꯁꯦ ꯌꯥꯝꯅ ꯍꯣꯡꯍꯜꯂꯦ ꯍꯥꯏꯗꯤ ꯈꯨꯗꯛ ꯈꯨꯗꯛꯀꯤ ꯑꯣꯏꯕ ꯏ ꯄꯥꯎ ꯀꯌꯥ ꯈꯪꯕ ꯉꯝꯂꯦ ꯑꯩꯈꯣꯏꯅ ꯂꯥꯞꯅ ꯂꯩꯈ꯭ꯔꯕ ꯏꯃꯥꯟꯅꯕ ꯏꯃꯥꯟꯅꯕꯤꯁꯤꯡ ꯏꯃꯨꯡ ꯃꯅꯨꯡ ꯑꯣꯏꯕꯁꯨ ꯚꯤꯗꯤꯌꯣ ꯀꯣꯜ ꯇꯧꯗꯨꯅ ꯑꯩꯈꯣꯏ ꯁꯥꯛꯀ ꯁꯥꯛꯀ ꯎꯟꯅꯗꯨꯅ ꯋꯥꯔꯤ ꯁꯥꯟꯅꯕ ꯌꯥꯔꯦ ꯑꯩꯈꯣꯏꯁꯦ ꯑꯃꯠꯇ ꯑꯣꯏꯅ ꯅꯛꯁꯤꯟꯅꯅ ꯂꯩꯕ ꯑꯣꯏꯅ ꯄ꯭ꯔꯤꯊꯤꯕꯤ ꯄꯨꯝꯕꯁꯦ ꯋꯥꯟ ꯋꯥꯟ ꯐꯦꯃꯂꯤ ꯑꯣꯏꯅ ꯂꯩꯕꯒꯨꯝꯅ ꯈꯜꯍꯜꯂꯦ ꯑꯗꯒꯤ ꯍꯧꯖꯤꯛꯁꯦ ꯑꯅꯥ ꯂꯥꯏꯌꯦꯡꯒꯤ ꯊꯛꯇꯁꯨ ꯇꯦꯛꯅꯣꯂꯣꯖꯤ ꯆꯥꯎꯈꯠꯂꯛꯄꯅ ꯀꯟꯕ ꯉꯝꯃꯔꯣꯏꯗꯕ ꯂꯩꯅꯥ ꯀꯌꯥ ꯀꯟꯕ ꯉꯝꯍꯟꯂꯛꯂꯦ ꯄꯣꯠ ꯂꯩꯕ ꯃꯇꯝꯗꯁꯨ ꯑꯩꯈꯣꯏꯁꯦ ꯌꯥꯝ ꯀꯟꯆꯦꯁꯇꯦꯠ ꯑꯣꯏꯕ ꯑꯆꯤꯟꯕ ꯃꯐꯝꯗ ꯆꯠꯄꯒꯤ ꯃꯊꯧ ꯇꯥꯔꯛꯇ꯭ꯔꯦ ꯑꯣꯟꯂꯥꯏꯟ ꯁꯣꯞꯄꯤꯡ ꯇꯧꯗꯅ ꯑꯣꯟꯂꯥꯏꯟ ꯕꯨꯀꯤꯡ ꯇꯧꯗꯨꯅ ꯄꯣꯠ ꯂꯩꯕ ꯌꯥꯔꯦ ꯑꯗꯒꯤ ꯃꯔꯨ ꯑꯣꯏꯅ ꯂꯥꯏꯔꯤꯛ ꯇꯝꯂꯤꯕ ꯁꯥꯇ꯭ꯔ ꯅꯍꯥꯔꯣꯜꯁꯤꯡꯗ ꯑꯩꯈꯣꯏꯒꯤ ꯏꯟꯇꯔꯅꯦꯠ ꯁꯤꯖꯤꯟꯅꯔꯒ ꯃꯣꯏꯅ ꯄꯥꯅꯤꯡꯕ ꯂꯥꯏꯔꯤꯛ ꯄꯥꯕ ꯄꯥꯕ ꯌꯥꯔꯦ ꯈꯪꯅꯤꯡꯕ ꯍꯤꯔꯝ ꯈꯨꯗꯤꯡꯃꯛ ꯑꯩꯈꯣꯏꯒꯤ ꯒꯨꯒꯜꯗꯒꯤ ꯍꯧꯖꯤꯛ ꯈꯪꯕ ꯉꯝꯂꯦ ꯑꯩꯈꯣꯏꯅ ꯍꯧꯖꯤꯛ ꯁꯤꯖꯤꯟꯅꯔꯤꯕ ꯏꯟꯇꯔꯅꯦꯠ ꯁ꯭ꯃꯥꯔꯠ ꯐꯣꯟ ꯑꯁꯦ ꯃꯔꯨ ꯑꯣꯏꯅ ꯁꯣꯁꯤꯌꯦꯜ ꯃꯦꯗꯤꯌꯥ ꯑꯗꯒꯤ ꯑꯩꯈꯣꯏꯒꯤ ꯋꯥꯆꯦꯞ ꯄꯥꯎ ꯐꯥꯎꯗꯣꯛꯅ ꯐꯥꯎꯗꯣꯛ ꯐꯥꯎꯖꯤꯟ ꯇꯧꯅꯕ ꯑꯗꯒꯤꯗꯤ ꯐꯦꯁꯕꯨꯛꯁꯤꯗ ꯑꯩꯈꯣꯏꯅ ꯏꯟꯐꯣꯔꯃꯦꯁꯟ ꯀꯌꯥ ꯑꯃ ꯈꯪꯕ ꯉꯝꯂꯦ ꯑꯗꯒꯤ ꯃꯔꯨ ꯑꯣꯏꯅ ꯑꯩꯈꯣꯏꯅ ꯁꯤꯖꯤꯟꯅꯔꯤꯕ ꯏꯟꯇꯔꯅꯦꯠ ꯑꯁꯤ ꯁ꯭ꯇꯨꯗꯦꯟ ꯑꯣꯏꯅ ꯑꯣꯏꯕꯅꯤꯅ ꯑꯩꯈꯣꯏꯒꯤ ꯂꯥꯏꯔꯤꯛ ꯂꯥꯏꯔꯤꯛ ꯄꯥꯅꯕꯒꯤ ꯑꯆꯧꯕ ꯂꯝꯕꯤ ꯑꯃꯈꯛ ꯃꯁꯤꯅ ꯑꯣꯏꯔꯦ ꯍꯦꯟꯅ ꯍꯦꯟꯅ ꯂꯥꯏꯍꯜꯂꯤꯕ ꯑꯩꯈꯣꯏꯒꯤ ꯇꯦꯛꯅꯣꯂꯣꯖꯤꯅ ꯍꯦꯟꯅ ꯂꯥꯏꯍꯟꯕ ꯄꯣꯠꯁꯛ ꯍꯥꯏꯔꯒꯗꯤ ꯑꯩꯈꯣꯏꯒꯤ ꯃꯅꯤ ꯇ꯭ꯔꯥꯟꯖꯦꯛꯁꯟꯁꯦ ꯑꯩꯈꯣꯏ ꯌꯥꯝ ꯅꯨꯡꯉꯥꯏꯔꯦ ꯍꯧꯖꯤꯛ ꯒꯨꯒꯜ ꯄꯦ ꯁꯤꯖꯤꯟꯅꯔꯒ ꯑꯩꯈꯣꯏꯒꯤ ꯑꯦ ꯇꯤ ꯑꯦꯝꯗ ꯀ꯭ꯌꯨ ꯁꯥꯡꯅ ꯂꯦꯞꯅꯕꯒꯤ ꯃꯊꯧ ꯇꯥꯗ꯭ꯔꯦ ꯕꯦꯡꯛꯗ ꯀ꯭ꯌꯨ ꯁꯥꯡꯅ ꯂꯦꯞꯅꯕꯒꯤ ꯃꯊꯧ ꯇꯥꯗ꯭ꯔꯦ ꯑꯣꯟꯂꯥꯏꯟ ꯄꯦꯃꯦꯟ ꯑꯣꯟꯂꯥꯏꯟ ꯀꯦꯁ ꯊꯤꯕ ꯌꯥꯝ ꯅꯨꯉꯥꯏꯔꯦ ꯍꯧꯖꯤꯛ ꯑꯗꯒꯤꯗꯤ ꯑꯩꯈꯣꯏꯒꯤ ꯀꯩꯅꯣꯝꯇꯪ ꯑꯩꯈꯣꯏꯒꯤ ꯐꯤꯂꯝ ꯃꯨꯚꯤ ꯑꯃ ꯌꯦꯡꯅꯤꯡꯉꯦ ꯁꯤ ꯐꯤꯂꯝ ꯍꯣꯜ ꯆꯠꯄ ꯃꯇꯝꯗ ꯑꯩꯈꯣꯏꯒꯤ ꯑꯣꯟꯂꯥꯏꯟ ꯕꯨꯀꯤꯡ ꯇꯧꯔꯒ ꯑꯗꯨꯅ ꯍꯌꯦꯟ ꯇꯤꯛꯀꯦꯠ ꯀꯥꯛꯄꯒꯤ ꯈꯣꯠꯄꯒꯤ ꯑꯗꯨ ꯗꯔꯀꯥꯔ ꯂꯩꯅꯗ꯭ꯔꯦ ꯑꯗꯥ ꯀ꯭ꯌꯨ ꯁꯥꯡꯅ ꯂꯦꯞꯅꯔꯅꯤ ꯍꯥꯏꯗꯤ ꯃꯇꯃ ꯇꯥꯏꯝ ꯇꯥꯏꯝ ꯁꯦꯚꯤꯡ ꯑꯣꯏꯔꯦ ꯑꯗꯒꯤꯗꯤ ꯑꯩꯈꯣꯏꯒꯤ ꯌꯥꯝꯅ ꯑꯩꯈꯣꯏꯒꯤ ꯅꯨꯉꯥꯏꯔꯦ ꯍꯥꯏꯇꯥꯔꯦ